ꯀꯩ ꯂꯩꯒꯦ ꯍꯥꯏꯕꯤꯌꯣ ꯃꯥꯅꯦ ꯍꯥꯏꯕꯤꯌꯣ

ꯗꯤꯖꯥꯏꯟꯁꯦ ꯑꯇꯣꯞꯄ ꯅꯦꯛꯀ꯭ꯂꯦꯁꯇ ꯑꯣꯏꯗꯣꯏꯔꯥ ꯀꯔꯝꯕ ꯅꯦꯛꯀ꯭ꯂꯦꯁꯁꯦ ꯈꯔ ꯄꯤꯛꯄ ꯍꯥꯏꯗꯤ ꯑꯃꯇꯪ ꯑꯣꯏꯕ ꯆꯦꯟ ꯑꯣꯏꯕ ꯑꯣꯔ ꯃꯦꯗꯜ ꯈꯛ ꯍꯥꯞꯄ ꯑꯗꯒꯤ ꯈꯇꯪ ꯄꯥꯛꯄ ꯍꯥꯏꯗꯤ ꯂꯨꯍꯣꯡ ꯕ ꯀꯩꯀꯥ ꯆꯠꯄꯗ ꯁꯤꯅꯕ ꯍꯥꯏꯕ ꯑꯗꯨ ꯑꯗꯨꯗ ꯑꯃꯥ ꯂꯩꯔꯦ ꯑꯗꯨꯗꯨꯒ ꯑꯥ ꯈꯤꯇꯪ ꯍꯩꯖꯤꯡꯄꯣꯠꯀꯨꯝꯕꯗ ꯁꯤꯅꯕ ꯃꯆꯥ ꯂꯩꯗꯅ ꯑꯗꯨꯒꯨꯝꯕ ꯂꯩꯔꯦ ꯑꯗꯒꯤ ꯑꯩꯈꯣꯏꯒꯤ ꯑꯗꯨꯝ ꯀꯦꯖꯨꯋꯦꯜ ꯑꯣꯏꯅ ꯗꯦꯂꯤ ꯁꯤꯕꯒꯤ ꯑꯗꯨꯒꯨꯝꯕꯗ ꯆꯦꯟ ꯑꯣꯏꯅ ꯈꯛꯇꯪ ꯑꯣꯏꯕ ꯑꯃ ꯂꯩꯔꯦ ꯑꯗꯨꯒ ꯃꯦꯗꯜ ꯌꯥꯎꯕ ꯆꯦꯟꯗꯨꯗ ꯇꯣꯉꯥꯟꯅ ꯃꯦꯗꯜ ꯌꯥꯎꯕ ꯑꯃꯁꯨ ꯑꯗꯣ ꯄꯦꯟꯗꯟ ꯍꯥꯏꯇꯥꯔꯦꯀꯣ ꯄꯦꯟꯗꯣꯟꯗꯣ ꯑꯗꯨꯒꯨꯝꯕ ꯍꯥꯞꯄꯁꯨ ꯂꯩꯌꯦ ꯑꯗꯣ ꯀꯔꯝꯕ ꯌꯦꯡꯁꯤꯒꯦ ꯑꯗꯨꯗꯤ ꯈꯤꯇꯪ ꯌꯥꯝ ꯄꯥꯛꯄꯁꯨ ꯅꯠꯇꯕ ꯈꯤꯇꯪ ꯑꯗꯨꯝ ꯃꯌꯥꯏ ꯑꯣꯏꯕꯗꯣ ꯑꯗꯨꯗ ꯑꯣꯏꯅ ꯌꯦꯡꯉꯁꯦ ꯑꯗꯣ ꯄ꯭ꯔꯥꯁ ꯈꯤꯇꯪ ꯍꯥꯏꯖꯔꯛꯀꯦꯀꯣ ꯄ꯭ꯔꯥꯁꯁꯦ ꯍꯥꯏꯗꯤ ꯀꯦꯔꯦꯠ ꯀꯦꯔꯦꯠꯀꯤ ꯃꯇꯨꯡ ꯏꯟꯅꯁꯨ ꯂꯩꯌꯦ ꯍꯥꯏꯗꯤ ꯇ꯭ꯋꯦꯟꯇꯤꯐꯣꯔ ꯀꯦꯔꯦꯠ ꯑꯗꯩ ꯇ꯭ꯋꯦꯟꯇꯤꯇꯨ ꯑꯩꯇꯤꯟ ꯀꯦꯔꯦꯠꯇꯗꯤ ꯀꯔꯝꯕ ꯄꯥꯝꯕꯤꯒꯦ ꯑꯩꯇꯤꯟ ꯑꯩꯇꯤꯟꯁꯦ ꯑꯗꯨꯝ ꯌꯥꯕꯤꯒꯗ꯭ꯔꯥ ꯍꯣꯏ ꯑꯗꯣ ꯗꯤꯖꯥꯏꯟꯒꯤꯗꯤ ꯑꯗꯨꯝ ꯗꯤꯖꯥꯏꯟꯗꯣ ꯑꯗꯨꯝ ꯃꯦꯝꯅ ꯑꯗꯨꯝ ꯈꯟꯕꯤꯔꯣ ꯃꯈꯟ ꯃꯈꯟ ꯃꯌꯥꯝ ꯂꯩꯕꯅꯦ ꯑꯗꯨꯗꯨꯒ ꯀꯩꯅꯣꯗꯣ ꯀꯦꯔꯦꯠꯇꯣ ꯀꯦꯔꯦꯠꯇꯨꯁꯨ ꯑꯗꯨꯝ ꯑꯩꯇꯤꯟꯗ ꯑꯩꯈꯣꯏ ꯗꯤꯖꯥꯏꯟ ꯍꯥꯏꯗꯤ ꯀꯦꯔꯦꯠꯇꯣ ꯃꯈꯟ ꯃꯈꯟ ꯂꯩꯕꯅꯤꯅ ꯑꯗꯨꯝ ꯃꯦꯝꯅ ꯑꯄꯥꯝꯕ ꯂꯩꯇꯥꯔꯗꯤ ꯑꯩꯈꯣꯏꯅ ꯀꯦꯔꯦꯠꯇꯨꯒꯤ ꯃꯇꯨꯡ ꯏꯟꯅ ꯑꯗꯨꯝ ꯁꯥꯕꯗꯤ ꯍꯥꯏꯗꯤ ꯌꯥꯅꯤꯕꯀꯣ ꯑꯗꯨꯝ ꯑꯄꯥꯝꯕ ꯀꯩꯅꯣ ꯇꯧꯕ ꯈꯜꯂꯒ ꯍꯥꯏꯗꯤ ꯑꯣꯔꯗꯔ ꯇꯧꯔꯒ ꯑꯃꯨꯛ ꯍꯥꯏꯗꯤ ꯍꯧꯖꯤꯛ ꯑꯩꯈꯣꯏꯃꯛ ꯑꯩꯈꯣꯏꯗ ꯑꯁꯥꯕꯃꯛ ꯂꯩꯇꯇꯥꯔꯒꯁꯨ ꯑꯗꯨꯝ ꯀꯁꯇꯃꯥꯏꯁ ꯇꯧꯕ ꯌꯥꯅꯤ ꯑꯗꯣ ꯍꯥꯟꯅ ꯀꯩꯅꯣꯗꯣ ꯍꯥꯟꯅ ꯊꯥꯖꯔꯛꯑꯒꯦ ꯐꯣꯇꯣꯗꯣ ꯑꯗꯨꯒ ꯌꯦꯡꯕꯤꯔꯣ ꯃꯦꯝꯅ ꯑꯗꯨꯒ ꯈꯟꯕꯤꯔꯣ ꯑꯗꯨꯝ ꯑꯩ ꯑꯩꯇꯤꯟ ꯍꯥꯏꯕꯀꯣ ꯀꯦꯔꯦꯠꯁꯦ

ꯗꯦꯂꯤ ꯋꯦꯌꯔꯁ ꯗꯦꯂꯤ ꯋꯦꯌꯔꯁꯦ ꯆꯦꯟꯒꯤꯁꯦ ꯂꯩꯔꯦ ꯑꯗꯨꯒ ꯗꯤꯖꯥꯏꯟ ꯌꯥꯎꯕ ꯈꯇꯪ ꯗꯤꯖꯥꯏꯟ ꯌꯥꯎꯕꯗꯁꯨ ꯂꯩ ꯑꯗꯨꯒ ꯄꯦꯟꯗꯦꯟ ꯍꯥꯞꯄꯒ ꯂꯩꯕ ꯎꯝ ꯍꯣꯏ ꯊꯥꯖꯔꯛꯑꯒꯦ ꯑꯗꯨꯝ ꯑꯩꯇꯤꯟ ꯀꯦꯔꯦꯠꯇ ꯉꯥꯛꯇ ꯊꯥꯕꯤꯔꯛ ꯊꯥꯔꯛꯁꯤꯔ ꯀꯝꯗꯧꯅꯤ ꯑꯥ ꯍꯣꯏ ꯂꯣꯏ ꯊꯥꯖꯔꯛꯑꯒꯦ ꯑꯗꯨꯗꯤ ꯑꯥ ꯗꯦꯂꯤꯕ꯭ꯔꯤ ꯌꯥꯅꯤ ꯐ꯭ꯔꯤ ꯗꯦꯂꯤꯕ꯭ꯔꯤꯅꯤ ꯑꯥ ꯍꯣꯏ ꯊꯥꯕꯤꯔꯛꯑꯣ ꯃꯦꯝꯒꯤ ꯂꯩꯐꯝ ꯗꯦꯂꯤꯕꯔꯤ ꯑꯦꯗ ꯑꯦꯗ꯭ꯔꯦꯁꯅꯦ ꯑꯗꯨꯒ ꯐꯣꯟ ꯅꯝꯕꯔꯅꯦ ꯃꯤꯡꯅꯦ ꯑꯥ ꯊꯥꯕꯤꯔꯛꯑꯣ ꯁꯤꯒꯤ ꯅꯝꯕꯔꯁꯤꯗ ꯍꯣꯏ ꯊꯦꯡꯀꯤꯌꯨ